ꯅꯣꯏꯕ ꯄꯥꯝꯂꯒꯗꯤ ꯆꯥꯛ ꯌꯥꯝꯅ ꯆꯥꯕꯤꯔꯣ ꯑꯗꯨꯒ ꯊꯥꯎ ꯊꯨꯝ ꯃꯔꯥꯡ ꯀꯥꯏꯅ ꯆꯥꯔꯣ ꯇꯨꯝꯕ ꯆꯥꯡ ꯅꯥꯏꯅ ꯇꯨꯝꯕꯤꯔꯣ ꯑꯗꯨꯒ ꯆꯥꯕꯁꯤ ꯂꯦꯞꯄꯤꯔꯨꯔꯅꯨ ꯌꯥꯝꯅ ꯇꯨꯝꯅꯕ ꯍꯣꯠꯅꯕꯤꯔꯣ ꯑꯗꯨꯗꯨꯒ ꯊꯥꯎ ꯑꯗꯨꯒ ꯌꯥꯝ ꯄꯥꯝꯖꯕ ꯄꯣꯠꯁꯤꯡꯗꯣ ꯌꯥꯔꯤꯈꯩ ꯌꯥꯝ ꯆꯥꯕꯤꯔꯣ ꯑꯗꯨꯒ ꯅꯣꯏꯅꯕ ꯍꯣꯠꯅꯕꯤꯔꯣ ꯑꯗꯨꯒ ꯅꯍꯥꯛꯅ ꯄꯥꯝꯖꯅ ꯌꯥꯝ ꯍꯥꯎꯅ ꯆꯥꯕ ꯄꯣꯠꯇꯣ ꯑꯗꯨꯗꯣ ꯑꯗꯨꯝ ꯆꯥꯕꯤꯔꯒ ꯅꯣꯏꯕ ꯄꯥꯝꯂꯤꯕꯗꯣ ꯑꯗꯨꯝ ꯅꯣꯏꯔꯛꯑꯅꯤ